ꯑꯥ ꯍꯜꯂꯣ ꯑꯣ ꯑꯣꯏꯔꯝꯃꯦ ꯍꯣꯏ ꯑꯣ ꯑꯗꯨ ꯗꯦꯗ ꯈꯔ ꯐꯤꯛꯁ ꯇꯧꯔꯅꯤ ꯗꯦꯗ ꯇꯥꯡ ꯁꯇꯔꯗꯦꯗ ꯆꯠꯁꯤꯔꯥ ꯅꯠꯇ꯭ꯔꯒ ꯑꯣ ꯑꯗꯨ ꯀꯦꯃꯦꯔꯥꯒꯤ ꯂꯦꯟꯁꯁꯦ ꯅꯍꯥꯟꯒꯤ ꯀꯦꯃꯦꯔꯥꯗꯨꯅ ꯑꯗꯨꯝ ꯄꯨꯒꯦꯔꯥ ꯂꯦꯟꯁ ꯑꯆꯥꯎꯕ ꯑꯣꯏꯅ ꯄꯨꯁꯤꯒꯦꯔꯥ ꯎꯝ ꯅꯍꯥꯟꯒꯤꯒꯨꯝꯅ ꯑꯗꯨꯝ ꯌꯥꯒꯅꯤ ꯍꯣꯏ ꯑꯗꯨꯁꯨ ꯌꯥꯏ ꯑꯗꯨ ꯅꯍꯥꯟꯒꯤ ꯐꯤꯕꯝꯁꯦ ꯃꯤ ꯀꯌꯥ ꯆꯠꯇꯧꯅꯣ

ꯑꯗꯨ ꯃꯐꯝꯁꯦ ꯑꯥ ꯑꯣ ꯀꯟꯐꯥꯝ ꯑꯣꯏꯔꯦꯀꯣ ꯑꯗꯨꯗꯤ ꯑꯧ ꯑꯧ